ꯍꯜꯂꯣ ꯑꯥꯂꯤꯁꯥ ꯀꯧꯅꯥ ꯌꯣꯟꯕ ꯑꯥꯂꯤꯁꯥ ꯅꯠꯇ꯭ꯔꯣ ꯃꯣꯔꯦꯒꯤ ꯑꯣ ꯑꯗꯨ ꯑꯩꯈꯣꯏ ꯍꯧꯖꯤꯛ ꯀꯧꯅꯥꯒꯤ ꯐꯛꯁꯤꯕꯨ ꯔꯦꯠ ꯀꯌꯥꯝ ꯂꯩꯔꯤꯒꯦ ꯄ꯭ꯔꯥꯏꯁ ꯎꯝ ꯑꯗꯣ ꯄꯣꯠꯁꯤꯗꯤ ꯃꯈꯜ ꯀꯌꯥ ꯂꯩꯒꯦ ꯗꯤꯖꯥꯏꯟ ꯀꯌꯥ ꯂꯩꯒꯦ ꯑꯣ ꯑꯗꯨꯗꯤ ꯗꯨꯀꯥꯟꯗꯨꯗ ꯂꯥꯛꯑꯒ ꯑꯣꯏꯅ ꯈꯜꯂꯒꯦ ꯑꯄꯥꯝꯕꯗꯣ ꯑꯣ ꯀ꯭ꯋꯥꯂꯤꯇꯤ ꯂꯩꯕ ꯐꯛ ꯀ꯭ꯋꯥꯂꯤꯇꯤꯗꯤ ꯀꯃꯥꯏꯅ ꯇꯧꯒꯦ ꯍꯧꯖꯤꯛ ꯑꯣꯐꯔ ꯂꯩꯕ꯭ꯔꯣ

ꯑꯣ ꯑꯗꯨꯗꯤ ꯗꯨꯀꯥꯟꯗ ꯑꯣꯏꯅ ꯂꯥꯥꯛꯑꯒ ꯑꯄꯥꯝꯕ ꯈꯜꯂꯒꯦꯀꯣ ꯑꯣ ꯊꯝꯃꯦ ꯊꯝꯃꯦ ꯑ